ꯍꯣꯏ ꯀꯅꯥ ꯑꯣꯏꯕꯤꯔꯕꯅꯣ ꯑꯣ ꯑꯣ ꯈꯪꯉꯦ ꯈꯪꯉꯦ ꯅꯦꯠꯁꯤ ꯈꯔ ꯅꯨꯡꯉꯥꯏꯇꯦꯅꯦ ꯑꯃꯨꯛꯀ ꯍꯥꯏꯕꯤꯔꯛꯑꯣꯅꯦ ꯇꯥꯏ ꯇꯥꯔꯦ ꯇꯥꯔꯦ ꯍꯥꯏꯕꯤꯔꯛꯑꯣ

ꯎꯝ ꯑꯗꯨꯒꯤꯗꯣ ꯗꯖꯟ ꯗꯖꯟ ꯑꯃꯗꯅꯦ ꯑꯗꯨꯝ ꯔꯤꯒꯨꯂꯔ ꯀꯁꯇꯃꯔ ꯑꯣꯏꯕꯒꯤꯅꯦ ꯑꯣꯐꯔ ꯄ꯭ꯔꯥꯏꯁꯇ ꯊꯥꯔꯛꯀꯅꯦꯕꯀꯣ ꯑꯗꯨ ꯑꯍꯨꯝ ꯈꯛꯇꯪꯍꯥꯏꯕꯤꯕ꯭ꯔꯣ

ꯀꯂꯔ ꯄꯦꯟꯁꯤꯜꯁꯤꯗ ꯍꯣ ꯑꯣ

ꯍꯣꯏ ꯍꯣꯏ ꯑꯩ ꯇꯧꯖꯔꯛꯀꯦ ꯉꯥꯛꯇꯪ ꯉꯥꯏꯕꯤꯌꯨ ꯑꯇꯩ ꯄꯣꯠ ꯂꯧꯒꯗꯕꯗꯤ ꯂꯩꯇ꯭ꯔꯕ ꯄ꯭ꯔꯥꯏꯖ ꯀꯌꯥꯃꯨꯛ ꯂꯩꯕꯗꯒꯤ ꯍꯧꯁꯤꯒꯦ ꯑꯆꯧꯕꯁꯨ ꯃꯆꯥꯁꯨ ꯃꯈꯟ ꯃꯈꯟ ꯂꯣꯏꯅ ꯂꯩ ꯌꯦꯡꯕ ꯂꯥꯛꯄꯤꯔꯤ ꯀꯩꯅꯣꯗ ꯑꯣꯏꯅ ꯁꯣꯝ ꯅꯥꯀꯟꯗ ꯑꯣꯏꯅ ꯆꯪꯕꯤꯔꯛꯑꯣ

ꯀꯩ ꯍꯥꯏꯇꯔꯦ ꯈꯔꯗꯤ ꯋꯥꯠꯂꯦ ꯄꯣꯠꯁꯤꯠ ꯀꯨꯝꯕꯁꯦ ꯍꯥꯟꯅꯗꯤ ꯆꯥꯕꯒꯤ ꯑꯣꯏꯔꯣ ꯀꯔꯤ ꯑꯣꯏꯔꯣ ꯃꯤꯁꯤꯡꯁꯦ ꯄꯪꯂꯩꯗ ꯂꯩꯁꯤꯟꯅꯔꯝꯃꯦꯕ ꯍꯧꯖꯤꯛꯇꯤ ꯄꯩꯁꯥ ꯅꯨꯡꯁꯥꯁꯤ ꯄꯥꯏꯅꯗꯕꯅ ꯂꯤꯛꯅ ꯂꯤꯛꯅ ꯀꯔꯤ ꯍꯥꯏꯇꯔꯦ ꯌꯥꯝ ꯂꯤꯛꯅꯔꯦ ꯍꯥꯏꯕ ꯇꯥꯔꯦ ꯅꯨꯡꯉꯥꯏꯔꯤꯕꯣ

ꯍꯣꯏ ꯍꯣꯏ ꯇꯣꯇꯦꯜꯁꯤ ꯀꯌꯥ ꯇꯥꯔꯃꯣ ꯄꯥꯔꯛꯑꯒꯦꯀꯣ ꯎꯝ ꯋꯥꯟ ꯊꯥꯎꯖꯟ ꯇꯨ ꯍꯟꯗ꯭ꯔꯦꯗ ꯐꯤꯐꯇꯤ ꯃꯨꯛ ꯇꯥꯔꯦ ꯎꯝ ꯅꯨꯡꯉꯥꯏꯖꯔꯦ ꯑꯣ ꯍꯣꯏ ꯍꯣꯏ ꯌꯥꯔꯦ ꯌꯥꯔꯦ ꯍꯣꯏ ꯍꯣꯏ ꯍꯣꯏ